ꯐꯤ ꯂꯣꯟꯕ ꯃꯇꯝꯗ ꯑꯩꯈꯣꯏꯅ ꯃꯆꯨꯁꯤꯡꯁꯤ ꯆꯥꯟꯅꯕ ꯍꯥꯏꯔꯒꯗꯤ ꯑꯃꯨꯕꯗ ꯆꯥꯟꯅꯕ ꯈꯟꯕ ꯃꯇꯝꯗ ꯑꯩꯈꯣꯏꯒꯤ ꯑꯌꯦꯛꯄ ꯑꯗꯨꯒꯤꯗ ꯌꯦꯛꯂꯤꯕ ꯃꯑꯣꯡꯗꯨꯗ ꯑꯗꯨꯒꯤ ꯂꯩꯗꯨꯒꯤ ꯑꯣꯏꯔꯁꯨ ꯃꯅꯥ ꯃꯅꯥꯒꯤꯅ ꯑꯃꯨꯕ ꯐꯤꯗ ꯂꯩꯗꯨꯅ ꯄꯤꯡ ꯑꯣꯏꯔꯕ ꯑꯗꯨꯒ ꯃꯅꯥꯗꯨꯅ ꯒ꯭ꯔꯤꯟ ꯃꯆꯨꯅ ꯑꯣꯏꯔꯕ ꯑꯗꯨꯒ ꯃꯈꯣꯛꯁꯤꯅ ꯀꯣꯐꯤ ꯀꯂꯔ ꯀꯣꯐꯤ ꯀꯂꯔꯅ ꯑꯣꯏꯔꯒ ꯑꯗꯨꯃꯥꯏꯅꯒ ꯂꯣꯜꯂꯤ ꯆꯥꯔꯖ ꯑꯗꯨꯗ ꯐꯖꯕ ꯃꯑꯣꯡꯗ ꯌꯦꯡꯉꯒ ꯑꯩꯈꯣꯏꯅ ꯆꯥꯔꯖꯇꯨꯒꯤ ꯃꯇꯨꯡ ꯏꯟꯅ ꯃꯆꯨ ꯆꯥꯟꯅꯕ ꯀꯂꯔ ꯃꯑꯣꯡ ꯑꯗꯨ ꯇꯧꯔꯒ ꯌꯦꯛꯏ ꯑꯗꯨꯅ ꯂꯣꯜꯂꯤ ꯑꯗꯨꯒ ꯑꯩꯒꯤ ꯄꯥꯝꯖꯕ ꯀꯂꯔꯁꯤꯡ ꯍꯥꯏꯔꯒꯅ ꯒ꯭ꯔꯤꯟ ꯃꯆꯨ ꯄꯥꯝꯏ ꯄꯤꯡꯁꯨ ꯄꯥꯝꯏ ꯔꯦꯗꯁꯨ ꯄꯥꯝꯏ ꯑꯩꯒꯤ ꯀꯂꯔ ꯑꯄꯥꯝꯕ ꯑꯍꯨꯝꯁꯤ ꯄꯥꯝꯏ